ꯍꯜꯂꯣ ꯁꯤ ꯏꯌꯔꯇꯦꯜꯒꯤ ꯀꯁꯇꯃꯔ ꯅꯝꯕꯔ ꯆꯨꯝꯕꯤꯔꯕꯣ ꯑꯣ ꯑꯗꯨ ꯑꯩꯒꯤ ꯐꯣꯟꯁꯤꯗ ꯑꯩꯒꯤ ꯄ꯭ꯔꯤꯄꯦꯠ ꯅꯝꯕꯔꯒꯤ ꯕꯦꯂꯦꯟꯁꯁꯤ ꯌꯥꯝꯗ꯭ꯔꯦ ꯍꯥꯏꯅ ꯑꯩꯉꯣꯟꯗ ꯅꯣꯇꯤꯐꯤꯀꯦꯁꯟ ꯂꯥꯛꯑꯦ ꯑꯗꯨ ꯑꯩ ꯔꯤꯆꯥꯔꯖ ꯍꯥꯞꯈ꯭ꯔꯕꯅꯨꯡꯗ ꯑꯩ ꯁꯤꯖꯤꯟꯅꯁꯨ ꯁꯤꯖꯤꯟꯅꯗ꯭ꯔꯤ ꯀꯔꯝꯃꯥꯏꯅ ꯑꯩꯒꯤ ꯕꯂꯦꯟꯁꯁꯦ ꯂꯣ ꯑꯣꯏꯌꯦ ꯍꯥꯏꯅ ꯑꯩꯉꯣꯟꯗ ꯅꯣꯇꯤꯐꯤꯀꯦꯁꯟ ꯂꯥꯛꯄ꯭ꯔꯥ ꯑꯩꯒꯤ ꯕꯂꯦꯟꯁ ꯆꯞ ꯆꯥꯕꯤ ꯑꯩ ꯈꯪꯅꯤꯡꯉꯦ ꯑꯩꯒꯤ ꯃꯣꯕꯥꯏꯜ ꯅꯝꯕꯔ ꯑꯩ ꯍꯥꯏꯒꯦ ꯑꯗꯨ ꯑꯩꯉꯣꯟꯗ ꯑꯦꯁ ꯑꯦꯝ ꯑꯦꯁ ꯑꯣꯏꯅ ꯊꯥꯔꯛꯄꯤꯌꯣ